ꯑꯩꯗ ꯌꯥꯝꯅ ꯏꯟꯁꯄꯥꯌꯔꯠ ꯑꯣꯏꯕ ꯍꯥꯏꯔꯒꯗꯤ ꯂꯥꯏꯞ ꯁꯦꯂꯨꯅꯤꯗ ꯍꯥꯏꯕ ꯍꯥꯏꯔꯒꯗꯤ ꯑꯦꯁ ꯑꯦꯜ ꯏ ꯍꯥꯏꯕꯒꯤ ꯂꯥꯏꯅꯥꯁꯤ ꯁꯤꯁꯤꯅꯤ ꯑꯁꯤꯁꯦ ꯕ꯭ꯔꯦꯟꯗꯁꯨ ꯌꯥꯝꯅ ꯏꯁꯄ꯭ꯔꯦꯠ ꯇꯧꯕꯒꯤ ꯆꯥꯟꯁꯦꯁ ꯂꯩꯌꯦ ꯑꯗꯨꯒ ꯑꯩꯈꯣꯏꯒꯤ ꯍꯣꯜ ꯕꯣꯗꯤꯗ ꯏꯁꯄ꯭ꯔꯦꯠ ꯇꯧꯕꯒꯤ ꯆꯥꯟꯁꯦꯁꯁꯨ ꯂꯩꯔꯦ ꯁꯤꯒꯤ ꯍꯣꯜ ꯕꯣꯗꯤꯗ ꯏꯁꯄ꯭ꯔꯦꯠ ꯇꯧꯔꯛꯄ ꯃꯇꯝ ꯃꯥꯏ ꯏꯁꯇꯦꯖ ꯋꯥꯟ ꯇꯨ ꯊ꯭ꯔꯤ ꯈꯥꯏꯌꯦ ꯏꯁꯇꯦꯖ ꯊ꯭ꯔꯤ ꯌꯧꯔꯛꯄ ꯃꯇꯝ ꯏꯚꯟ ꯏꯁꯇꯦꯖ ꯇꯨ ꯌꯧꯔꯛꯄ ꯃꯇꯝꯗ ꯃꯤꯁꯦ ꯌꯥꯝꯅ ꯗꯤꯇ꯭ꯌꯣꯔꯦꯠ ꯑꯣꯏꯕꯀꯣ ꯑꯗꯨꯒ ꯀꯔꯤ ꯍꯥꯏꯁꯤꯔꯥ ꯌꯥꯝꯅ ꯍꯤꯡꯕꯒꯤ ꯆꯥꯟꯁꯁꯦ ꯌꯥꯝꯅꯁꯨ ꯅꯦꯝꯕ ꯐꯕꯒꯤ ꯆꯥꯟꯁꯁꯨ ꯌꯥꯝꯅ ꯅꯦꯝꯕꯒꯤ ꯐꯤꯚꯝꯗ ꯂꯩꯌꯦ ꯑꯗꯨꯅ ꯑꯁꯤꯗꯒꯤ ꯍꯦꯟꯗꯣꯛꯂꯒ ꯑꯅꯥꯕ ꯃꯤꯁꯤꯡꯅ ꯄꯦꯁꯦꯟꯁꯤꯡꯅ ꯔꯤꯀꯕꯔ ꯇꯧꯔꯛꯄ ꯋꯟꯁ ꯀꯣ ꯋꯥꯟ ꯍꯟꯗ꯭ꯔꯦꯠꯁꯇꯒꯤ ꯋꯥꯟꯁ ꯁꯨꯃꯥꯏꯅ ꯉꯝꯕ ꯃꯤ ꯑꯗꯨꯝ ꯂꯩꯇꯕ ꯅꯠꯇꯦ ꯂꯩꯌꯦ ꯑꯁꯤꯒꯨꯝꯕ ꯈꯜꯂꯒꯗꯤ ꯃꯣꯏꯒꯤ ꯑꯅꯥꯕꯒꯤ ꯀꯟꯗꯤꯁꯟꯗꯨꯒ ꯃꯣꯏꯅ ꯀꯩꯅꯣ ꯑꯦꯛꯁꯄꯤꯔꯤꯌꯦꯟꯁ ꯑꯣꯏꯔꯛꯄꯗꯨꯒ ꯌꯦꯡꯉꯒꯗꯤ ꯑꯩꯒꯤ ꯏꯟꯁꯄꯌꯥꯔꯠ ꯑꯣꯏꯕꯁꯦ ꯁꯤꯅꯤ ꯍꯦꯟꯅ ꯏꯟꯁꯄꯌꯔꯠ ꯑꯣꯏꯌꯦ ꯃꯔꯝꯗꯤ ꯃꯣꯏ ꯁꯤꯒꯅꯤ ꯁꯤꯈ꯭ꯔꯅꯤ ꯍꯥꯏꯅ ꯈꯜꯂꯒ ꯃꯣꯏꯒꯤ ꯋꯥꯈꯜꯗ ꯂꯩꯖꯔꯒ ꯂꯥꯁꯇ ꯗꯣꯛꯇꯔꯒꯤ ꯗꯣꯛꯇꯔꯒꯤ ꯃꯇꯦꯡꯅ ꯐꯔꯛꯄ ꯃꯌꯥꯝꯁꯨ ꯂꯩꯇꯕ ꯅꯠꯇꯦ ꯁꯤꯒꯨꯝꯕ ꯎꯔꯒ ꯄꯦꯁꯦꯟꯁꯤꯡꯅ ꯋꯥꯈꯜ ꯆꯥꯎꯊꯣꯛꯅ ꯂꯩꯔꯒ ꯃꯣꯏꯅ ꯍꯦꯟꯅ ꯄꯨꯟꯁꯤ ꯁꯥꯡꯅ ꯂꯩꯕ ꯉꯝꯕꯒꯤꯗꯃꯛꯇ ꯑꯁꯤꯒꯨꯝꯕ ꯑꯦꯛꯁꯄꯤꯔꯤꯌꯦꯟꯁꯁꯤ ꯎꯔꯒꯗꯤ ꯑꯩꯒꯤꯗꯤ ꯃꯣꯏꯒꯤ ꯍꯩꯆ ꯑꯦꯜ ꯏ ꯁꯤꯅ ꯍꯦꯟꯅ ꯏꯟꯁꯄꯌꯥꯔꯠ ꯑꯣꯏꯌꯦꯅ ꯍꯥꯏꯅꯤꯡꯉꯦ